ꯎꯝ ꯑꯩꯒꯤ ꯃꯣꯠꯇ ꯍꯥꯏꯔꯒꯗꯤ ꯑꯩꯈꯣꯏꯒꯤ ꯄ꯭ꯔꯥꯏꯚꯦꯠ ꯇ꯭ꯌꯨꯁꯟ ꯇꯣꯡꯉꯥꯟꯅ ꯆꯠꯅꯔꯤꯕꯁꯤ ꯑꯩꯈꯣꯏꯒꯤ ꯃꯁꯤꯗ ꯑꯐꯕ ꯑꯃꯁꯨꯡ ꯐꯠꯇꯕ ꯂꯩ ꯑꯐꯕ ꯍꯥꯏꯔꯒꯅ ꯑꯩꯈꯣꯏꯅ ꯑꯩꯈꯣꯏꯒꯤ ꯁ꯭ꯀꯨꯜꯗ ꯀꯣꯚꯔ ꯑꯞ ꯇꯧꯕ ꯉꯝꯗꯕ ꯑꯣꯖꯥꯁꯤꯡꯅ ꯇꯥꯛꯄꯗ ꯌꯧꯕ ꯉꯝꯗꯕ ꯍꯥꯏꯕꯗꯤ ꯁ꯭ꯀꯨꯜꯒꯤ ꯁꯦꯂꯦꯕꯁ ꯂꯥꯏꯔꯤꯛ ꯑꯃꯒꯤ ꯁꯦꯂꯦꯕꯁ ꯁꯦ ꯌꯥꯝꯅ ꯕꯥꯁꯠ ꯑꯣꯏꯕꯁꯨ ꯌꯥꯎꯏ ꯆꯥꯎꯕ ꯌꯥꯎꯏ ꯑꯗꯨꯅ ꯑꯩꯈꯣꯏ ꯑꯣꯖꯥꯅ ꯁ꯭ꯀꯨꯜꯒꯤ ꯑꯣꯖꯥꯅ ꯃꯦꯟꯈꯠꯄ ꯉꯝꯗꯕ ꯌꯥꯎꯏ ꯇ꯭ꯋꯤꯁꯟꯒꯤ ꯑꯣꯖꯥ ꯊꯝꯕꯁꯤꯅ ꯑꯩꯈꯣꯏꯒꯤ ꯑꯣꯖꯥꯅ ꯇꯥꯛꯄꯗ ꯌꯧꯔꯛꯇꯥꯕ ꯀꯌꯥ ꯃꯔꯨꯝ ꯑꯗꯨ ꯃꯦꯟꯈꯠꯄ ꯉꯝꯃꯤ ꯃꯁꯤꯅꯤ ꯑꯩꯈꯣꯏ ꯇ꯭ꯋꯤꯁꯟ ꯄ꯭ꯔꯥꯏꯚꯦꯠ ꯇ꯭ꯋꯤꯁꯟ ꯊꯝꯕꯒꯤ ꯀꯥꯟꯅꯕ ꯑꯗꯨꯒ ꯑꯩꯈꯣꯏꯅ ꯑꯩꯈꯣꯏꯒꯤ ꯁ꯭ꯀꯨꯜꯒꯤ ꯑꯣꯖꯥꯗꯗꯤ ꯍꯦꯛ ꯍꯪꯅꯤꯡꯕ ꯀꯌꯥꯃꯔꯨꯝ ꯂꯩꯔꯒꯁꯨ ꯍꯪꯕ ꯉꯝꯗꯕ ꯇ꯭ꯋꯤꯁꯟꯒꯤ ꯑꯣꯖꯥꯗꯅ ꯐ꯭ꯔꯤ ꯍꯦꯛ ꯑꯣꯏꯖꯕ ꯑꯗꯨꯅ ꯃꯔꯝ ꯑꯣꯏꯔꯒ ꯑꯉꯥꯡꯁꯤꯡꯅ ꯇ꯭ꯋꯤꯁꯟ ꯇꯧꯕ ꯄ꯭ꯔꯥꯏꯚꯦꯠ ꯌꯨꯝꯗ ꯀꯧꯔꯒ ꯇꯧꯕꯁꯤꯅ ꯅꯠꯇꯔꯒ ꯄ꯭ꯔꯥꯏꯚꯦꯠ ꯆꯠꯄꯨ ꯆꯠꯂꯒꯁꯨ ꯂꯥꯏꯔꯤꯛ ꯇꯝꯕ ꯆꯠꯂꯒꯁꯨ ꯇ꯭ꯋꯤꯁꯟ ꯇꯧꯕ ꯆꯠꯂꯒꯁꯨ ꯃꯁꯤꯗ ꯑꯩꯈꯣꯏꯅ ꯍꯦꯟꯅ ꯈꯪꯕ ꯉꯝꯃꯤ ꯍꯥꯏꯕꯗꯤ ꯑꯉꯥꯡꯁꯤꯡꯁꯤ ꯁ꯭ꯀꯨꯜꯒꯤ ꯇꯤꯆꯔꯗꯗꯤ ꯍꯪꯕ ꯍꯪꯒꯣꯏ ꯑꯗꯨꯒ ꯄ꯭ꯔꯥꯏꯚꯦꯠ ꯇ꯭ꯋꯤꯁꯟꯗꯗꯤ ꯃꯈꯣꯏꯅ ꯄ꯭ꯔꯥꯏꯚꯦꯠ ꯇꯤꯆꯔꯗꯗꯤ ꯍꯪꯕ ꯍꯪꯒꯣꯏꯗꯦ ꯃꯁꯤꯗ ꯑꯩꯈꯣꯏꯅ ꯅꯧꯂꯦꯗꯖ ꯍꯦꯟꯅ ꯒꯦꯟ ꯇꯧꯕ ꯉꯝꯃꯤ ꯑꯩꯈꯣꯏꯒꯤ ꯄ꯭ꯔꯥꯏꯚꯦꯠ ꯇ꯭ꯋꯤꯁꯟ ꯊꯝꯕꯁꯤꯅ ꯑꯗꯨꯒ ꯑꯩꯈꯣꯏꯒꯤ ꯃꯁꯤꯗ ꯀꯥꯟꯅꯗꯕ ꯀꯌꯥꯃꯔꯨꯝꯁꯨ ꯂꯩ ꯑꯩꯈꯣꯏꯒꯤ ꯄ꯭ꯔꯥꯏꯚꯦꯠ ꯇ꯭ꯋꯤꯁꯟ ꯊꯝꯕꯁꯤꯅ ꯍꯥꯏꯕꯗꯤ ꯑꯩꯈꯣꯏꯅ ꯄ꯭ꯔꯥꯏꯚꯦꯠ ꯇ꯭ꯋꯤꯁꯟꯗ ꯍꯪꯉꯒ ꯂꯣꯏꯔꯦ ꯍꯥꯏꯕꯒꯤ ꯋꯥꯈꯜꯗ ꯑꯩꯈꯣꯏꯅ ꯁ꯭ꯀꯨꯜꯒꯤ ꯑꯣꯖꯥꯗ ꯍꯪꯗꯕ ꯈꯪꯅꯤꯡꯕ ꯂꯩꯔꯒꯁꯨ ꯑꯩꯈꯣꯏꯒꯤ ꯇ꯭ꯋꯤꯁꯟ ꯇꯧꯗꯣꯔꯦ ꯍꯥꯏꯕꯒꯤ ꯃꯇꯥꯒꯨꯝ ꯑꯉꯥꯡꯁꯤꯡꯗ ꯐꯦꯁꯟ ꯑꯣꯏꯅ ꯆꯠꯅꯕꯒꯤ ꯆꯠꯅꯕꯤ ꯑꯃꯁꯨ ꯂꯩꯔꯦ ꯍꯧꯖꯤꯛꯀꯥꯟ ꯑꯗꯨꯅ ꯑꯩꯈꯣꯏꯅ ꯃꯁꯤꯗ ꯆꯠꯄ ꯇꯔꯒꯗꯤ ꯑꯉꯥꯡꯁꯤꯡꯁꯨ ꯑꯩꯈꯣꯏꯒꯤ ꯃꯉꯣꯟꯗ ꯅꯧꯂꯦꯁ ꯃꯥꯅ ꯒꯦꯟ ꯇꯧꯅꯤꯡꯕꯗꯨ ꯈꯪꯅꯤꯡꯕꯗꯨ ꯐꯦꯁꯟ ꯑꯣꯏꯅ ꯆꯠꯄ ꯇꯔꯒꯗꯤ ꯃꯁꯤꯗ ꯀꯥꯟꯅꯕ ꯐꯪꯂꯣꯏ ꯑꯩꯈꯣꯏꯒꯤ ꯃꯅꯥ ꯈꯪꯗꯕ ꯁꯕꯖꯦꯛ ꯑꯗꯨ ꯈꯛꯇꯪ ꯈꯟꯗꯣꯛꯄꯤꯔꯒ ꯇ꯭ꯋꯤꯁꯟ ꯆꯠꯄ ꯇꯥꯔꯒꯗꯤ ꯃꯥꯉꯣꯟꯗꯁꯨ ꯀꯥꯟꯅꯕ ꯐꯪꯒꯅꯤ ꯑꯗꯨ ꯑꯣꯏꯗ꯭ꯔꯦ ꯑꯗꯨ ꯑꯣꯏꯗꯕ ꯇꯥꯔꯒꯗꯤ ꯃꯉꯣꯟꯗ ꯀꯔꯤꯁꯨ ꯀꯥꯟꯅꯕ ꯐꯪꯂꯣꯏ ꯄ꯭ꯔꯥꯏꯚꯦꯠ ꯇ꯭ꯋꯤꯁꯟ ꯆꯠꯂꯦ ꯍꯥꯏꯗꯨꯅ ꯃꯁꯤꯅꯤ ꯑꯩꯈꯣꯏꯒꯤ ꯐꯦꯁꯟꯒꯤ ꯇꯥꯏꯄꯇ ꯆꯠꯅꯕ ꯆꯠꯂꯤꯅꯤ ꯍꯥꯏꯅ ꯈꯟꯕ ꯇꯔꯒꯗꯤ ꯃꯌꯥꯝꯁꯨ ꯇꯧꯅꯔꯤ ꯍꯥꯏꯗꯨꯅ ꯆꯠꯄ ꯇꯥꯔꯒꯗꯤ ꯃꯁꯤ ꯄ꯭ꯔꯥꯏꯚꯦꯠ ꯇ꯭ꯋꯤꯁꯟ ꯊꯝꯕꯒꯤ ꯗꯔꯀꯥꯔ ꯀꯔꯤꯁꯨ ꯑꯣꯏꯗꯕ꯭ꯔ ꯍꯥꯏꯅ ꯈꯜꯂꯤ ꯑꯗꯨꯅꯤ ꯑꯗꯨꯅ ꯑꯩꯈꯣꯏꯅ ꯄ꯭ꯔꯥꯏꯚꯦꯠ ꯇ꯭ꯋꯤꯁꯟ ꯊꯝꯕꯁꯦ ꯑꯩꯈꯣꯏꯒꯤ ꯃꯃꯥ ꯃꯄꯥꯁꯤꯡꯅ ꯑꯩꯈꯣꯏꯒꯤ ꯊꯕꯛ ꯇꯧꯕ ꯃꯃꯥ ꯃꯄꯥꯁꯤꯡꯒꯤ ꯑꯣꯏꯅ ꯍꯥꯏꯔꯒꯗꯤ ꯄ꯭ꯔꯥꯏꯚꯦꯠ ꯊꯝꯕꯁꯤ ꯌꯥꯝꯅ ꯗꯔꯀꯥꯔ ꯑꯣꯏ ꯃꯔꯝꯗꯤ ꯑꯩꯈꯣꯏꯒꯤ ꯃꯃꯥ ꯃꯄꯥꯁꯤꯡꯅ ꯊꯕꯛ ꯆꯠꯊꯣꯛꯄ ꯃꯇꯝꯗ ꯃꯆꯥꯁꯤꯡꯅ ꯁ꯭ꯀꯨꯜꯗꯒꯤ ꯈꯪꯂꯛꯇꯕ ꯀꯌꯥꯃꯔꯨꯝ ꯑꯗꯨ ꯈꯪꯅꯤꯡꯕ ꯂꯩꯔꯒꯁꯨ ꯃꯃꯥ ꯃꯄꯥꯗꯨ ꯆꯤꯟꯕꯅ ꯃꯔꯝ ꯑꯣꯏꯔꯒ ꯃꯈꯣꯏꯅ ꯍꯪꯕ ꯉꯝꯖꯗꯕ ꯑꯗꯨꯒ ꯁ꯭ꯀꯨꯜꯒꯤ ꯇꯤꯆꯔꯗꯁꯨ ꯍꯪꯕꯗ ꯍꯦꯛ ꯏꯀꯥꯏꯕꯒꯨꯃ ꯇꯧꯕ ꯑꯗꯨꯅ ꯄ꯭ꯔꯥꯏꯚꯦꯠ ꯇ꯭ꯋꯤꯁꯟ ꯊꯝꯕꯤꯕ ꯇꯔꯒꯗꯤ ꯃꯈꯣꯏꯅ ꯈꯪꯅꯤꯡꯕ ꯀꯌꯥꯗꯨ ꯇ꯭ꯋꯤꯁꯟꯒꯤ ꯑꯣꯖꯥꯁꯤꯡꯗꯒꯤ ꯈꯪꯕ ꯉꯝꯃꯤ ꯑꯗꯨꯅ ꯑꯩꯈꯣꯏꯅ ꯑꯉꯥꯡꯁꯤꯡꯁꯤ ꯑꯩꯈꯣꯏꯒꯤ ꯍꯧꯖꯤꯛꯀꯤ ꯃꯇꯝꯗꯗꯤ ꯑꯩꯈꯣꯏꯒꯤ ꯑꯩꯈꯣꯏꯒꯤ ꯒꯣꯃꯦꯟ ꯁ꯭ꯀꯨꯜ ꯅꯠꯇꯔꯒ ꯄ꯭ꯔꯥꯏꯚꯦꯠ ꯁ꯭ꯀꯜꯕꯨ ꯑꯣꯏꯔꯒꯁꯨ ꯑꯩꯈꯣꯏꯒꯤ ꯑꯣꯖꯥꯁꯤꯡꯅꯁꯨ ꯇ꯭ꯋꯤꯁꯟ ꯇꯧꯔꯤ ꯍꯥꯏꯅ ꯂꯥꯏꯊꯣꯛꯄꯒꯨꯝ ꯃꯈꯣꯏꯅ ꯀꯌꯥ ꯀꯟꯅ ꯇꯥꯛꯄꯤꯗꯕꯒꯨꯝꯕ ꯁ꯭ꯀꯨꯜꯗ ꯐꯖꯅ ꯅꯩꯅꯕꯤꯗꯕ ꯃꯔꯝ ꯑꯗꯨꯅ ꯑꯉꯥꯡꯁꯤꯡꯅ ꯁ꯭ꯀꯨꯜꯗ ꯆꯠꯄ ꯃꯇꯝꯗ ꯍꯧꯖꯤꯛ ꯃꯈꯣꯏꯅ ꯈꯪꯕ ꯉꯝꯗꯕ ꯀꯌꯥꯃꯔꯨꯝ ꯌꯥꯎꯔꯛꯏ ꯃꯔꯝ ꯑꯗꯨꯅ ꯇ꯭ꯋꯤꯁꯟꯁꯤ ꯊꯝꯕꯁꯨ ꯗꯥꯔꯀ ꯑꯣꯏ ꯑꯉꯥꯡꯒꯤꯗꯃꯛꯇꯥ ꯍꯥꯏꯕꯗꯤ ꯃꯈꯣꯏꯅ ꯈꯪꯅꯤꯡꯕ ꯀꯌꯥꯗꯨ ꯇ꯭ꯋꯤꯁꯟ ꯄ꯭ꯔꯥꯏꯚꯦꯠ ꯇ꯭ꯋꯤꯁꯟ ꯍꯥꯏꯕꯗꯤ ꯄ꯭ꯔꯥꯏꯚꯦꯠ ꯇꯤꯆꯔꯗꯒꯤ ꯍꯪꯕꯁꯤꯅ ꯃꯈꯣꯏꯅ ꯍꯦꯟꯅ ꯍꯪꯅꯤꯡ ꯈꯪꯅꯤꯡꯕ ꯀꯌꯥꯃꯔꯨꯝꯗꯨ ꯈꯪꯕ ꯉꯝꯃꯤ